ꯂꯧꯎ ꯁꯤꯡꯎꯕ ꯃꯤꯁꯤꯡꯅ ꯑꯩꯈꯣꯏꯒꯤ ꯃꯩꯁꯦ ꯁꯤꯖꯤꯟꯅꯕꯗ ꯈꯨꯗꯣꯡꯆꯥꯗꯕ ꯃꯌꯥꯝ ꯃꯥꯌꯣꯛꯅꯩ ꯍꯧꯖꯤꯛꯇꯤ ꯄ꯭ꯔꯤꯄꯦꯠ ꯁꯤꯁꯇꯦꯝ ꯂꯥꯛꯑꯝꯅꯤꯅ ꯑꯩꯈꯣꯏꯒꯤ ꯏꯂꯦꯛꯇ꯭ꯔꯤꯛꯀꯤ ꯄꯣꯠ ꯑꯃ ꯀꯩꯀꯩ ꯃꯣꯇꯣꯔꯒꯨꯝꯕ ꯀꯩꯒꯨꯝꯕ ꯁꯤꯖꯤꯟꯅ ꯃꯇꯝꯗ ꯄꯩꯁꯥ ꯃꯌꯥꯝ ꯆꯪꯕ ꯑꯩꯈꯣꯏꯒꯤ ꯄꯩꯁꯥ ꯃꯌꯥꯝ ꯈꯖꯅꯥ ꯃꯌꯥꯝ ꯇꯥꯔꯛꯄ ꯁꯨꯝꯕ ꯃꯌꯥꯝ ꯊꯦꯡꯅꯩ ꯑꯗꯨꯒ ꯒꯣꯕꯔꯃꯦꯟꯗꯒꯤꯁꯨ ꯇꯣꯉꯥꯟꯅ ꯐꯥꯔꯃꯔꯁꯤꯡꯗ ꯈꯨꯗꯣꯡ ꯍꯦꯟꯅ ꯆꯥꯕ ꯄꯤꯕ ꯂꯩꯇꯦ ꯑꯗꯨꯅ ꯈꯨꯗꯣꯡꯆꯥꯗꯕ ꯃꯌꯥꯝ ꯃꯥꯌꯣꯛꯅꯩ